ꯏꯟꯇꯔꯅꯦꯠꯅ ꯕꯦꯡꯀꯤꯡ ꯑꯃꯁꯨꯡ ꯇ꯭ꯔꯥꯟꯁꯦꯛꯁꯟꯒꯤ ꯃꯑꯣꯡ ꯑꯁꯤ ꯌꯥꯝꯅ ꯍꯣꯡꯗꯣꯛꯍꯜꯂꯦ ꯍꯥꯏꯗꯤ ꯃꯁꯤꯅ ꯏꯟꯇꯔꯅꯦꯠꯀꯤ ꯃꯇꯦꯡꯅ ꯑꯩꯈꯣꯏꯅ ꯄꯩꯁꯥ ꯊꯥꯗꯣꯛ ꯊꯥꯖꯤꯟ ꯇꯧꯕꯗ ꯑꯗꯒꯤ ꯊꯥꯗꯣꯛ ꯊꯥꯖꯤꯟ ꯇꯧꯕꯗ ꯊꯨꯍꯜꯂꯦ ꯑꯗꯨꯗꯒꯤ ꯕꯦꯡꯇ ꯑꯩꯈꯣꯏꯅ ꯄꯩꯁꯥ ꯂꯧꯊꯣꯛꯄꯒꯤ ꯀꯤꯌꯨ ꯂꯦꯞꯅꯕꯗꯨ ꯑꯗꯨꯃꯥꯏꯅ ꯀꯤꯌꯨ ꯂꯦꯞꯇꯅ ꯃꯇꯝ ꯃꯥꯡꯍꯟꯕꯗꯨ ꯑꯗꯨꯝꯕ ꯃꯇꯝ ꯃꯥꯡꯍꯟꯕꯗꯨꯗꯒꯤ ꯀꯥꯏꯊꯣꯛꯑꯦ ꯑꯗꯨꯗꯒꯤ ꯑꯩꯈꯣꯏꯅ ꯄꯩꯁꯥ ꯊꯥꯗꯣꯛ ꯊꯥꯖꯤꯟ ꯇꯧꯅꯤꯡꯉꯁꯨ ꯖꯤꯄꯦꯒ ꯏꯟꯇꯔꯅꯦꯠꯀꯤ ꯃꯇꯦꯡꯅ ꯅꯠꯇ꯭ꯔꯒ ꯐꯣꯟ ꯄꯦ ꯐꯣꯟ ꯄꯦ ꯑꯗꯨꯃꯥꯏꯅ ꯁꯨꯃꯥꯏꯅ ꯑꯦꯞ ꯂꯩꯔꯤꯕ ꯑꯦꯞꯁꯤꯡꯁꯤꯒꯤ ꯃꯇꯦꯡꯅ ꯏꯟꯇꯔꯅꯦꯠꯀ ꯂꯣꯏꯅꯅ ꯑꯩꯈꯣꯏꯅ ꯄꯩꯁꯥ ꯊꯥꯗꯣꯛ ꯊꯥꯖꯤꯟ ꯇꯧꯕꯗ ꯊꯨꯍꯜꯂꯦ ꯑꯗꯨ ꯏꯟꯇꯔꯅꯦꯠ ꯑꯣꯟꯂꯥꯏꯟ ꯕꯦꯡꯀꯤꯡ ꯑꯁꯤ ꯊꯥꯖꯩ ꯑꯗꯨ ꯊꯥꯖꯩ ꯍꯥꯏꯗꯨꯅ ꯕꯦꯡꯇ ꯆꯠꯇꯕ ꯌꯥꯗꯕ ꯃꯇꯥꯡ ꯂꯥꯛꯏ ꯑꯗꯒꯤ ꯆꯦꯛ ꯆꯦꯛꯀꯤ ꯃꯇꯦꯡꯅ ꯄꯩꯁꯥ ꯑꯩꯈꯣꯏꯅ ꯂꯧꯊꯣꯛꯅꯤꯡꯕ ꯀꯥꯟꯗ ꯑꯗꯨꯗꯒꯤ ꯑꯩꯈꯣꯏꯒꯤ ꯕꯦꯡꯒꯤ ꯂꯩꯔꯤꯁꯤꯗ ꯄ꯭ꯔꯣꯕ꯭ꯂꯦꯝ ꯂꯥꯛꯄ ꯀꯥꯟꯗ ꯕꯦꯡꯇ ꯆꯠꯂꯒ ꯇꯥꯟꯅꯅꯕꯒꯤꯗꯃꯛ ꯑꯗꯨꯃꯥꯏꯅ ꯆꯠꯇꯕ ꯌꯥꯗꯕ ꯃꯇꯥꯡ ꯌꯥꯎꯔꯛꯏ ꯑꯗꯨꯅ ꯆꯠꯄꯅꯤ